ꯑꯩꯅ ꯗꯨꯀꯥꯟꯗꯒꯤ ꯀꯨꯔꯇꯤ ꯑꯃ ꯂꯩꯔꯨꯏ ꯀꯨꯔꯇꯤꯁꯤ ꯂꯨꯄꯥ ꯂꯤꯁꯤꯡ ꯑꯃꯒ ꯆꯅꯤ ꯄꯤ ꯍꯥꯏꯔꯤꯕ ꯀꯨꯔꯇꯤꯁꯦ ꯑꯩꯅ ꯂꯩꯔꯨꯔꯦ ꯂꯩꯔꯨꯔꯒ ꯑꯩꯅ ꯁꯦꯠꯂꯦ ꯃꯆꯨꯅ ꯌꯦꯜꯂꯣ ꯀꯂꯔꯅꯤ ꯑꯗꯨꯒ ꯃꯃꯥꯡꯗꯁꯨ ꯏꯝꯕ꯭ꯔꯣꯏꯗꯔꯤ ꯈꯔ ꯂꯣꯜꯂꯤ ꯑꯗꯨꯒ ꯃꯈꯥꯗꯁꯨ ꯏꯝꯕ꯭ꯔꯣꯏꯗꯔꯤ ꯂꯣꯜꯂꯤ ꯑꯗ ꯁꯦꯠꯄꯗ ꯌꯥꯝ ꯅꯨꯡꯉꯥꯏ ꯌꯥꯝ ꯀꯝꯐꯣꯔꯇꯦꯕꯜ ꯑꯣꯏ ꯑꯗꯨꯒ ꯀꯥꯂꯦꯟꯗꯁꯨ ꯅꯤꯡꯊꯝ ꯊꯥꯒꯤ ꯃꯇꯝꯗꯁꯨ ꯁꯤꯖꯤꯟꯅꯕꯗ ꯌꯥꯝ ꯁꯣꯐ ꯑꯣꯏꯕ ꯀꯨꯔꯇꯤꯁꯤ ꯌꯥꯝꯅ ꯅꯨꯡꯉꯥꯏꯕ ꯂꯤꯠꯄꯗꯁꯨ ꯑꯗꯨꯒ ꯑꯩꯈꯣꯏꯒꯤ ꯈꯨꯗꯥꯡꯁꯤꯅ ꯈꯨꯗꯥꯡ ꯑꯀꯛꯄꯤꯅꯤ ꯀꯨꯔꯇꯤꯁꯤ ꯑꯗꯨꯒ ꯑꯩꯈꯣꯏ ꯑꯩꯈꯣꯏꯒꯤ ꯀꯨꯔꯇꯤꯒꯤ ꯃꯆꯨꯅ ꯌꯦꯜꯂꯣꯅꯤ ꯑꯗꯨꯅ ꯌꯦꯜꯂꯣꯁꯦ ꯌꯥꯝ ꯌꯥꯛꯄ ꯌꯦꯜꯂꯣ ꯅꯠꯇꯦ ꯑꯩꯈꯣꯏꯒꯤ ꯑꯩꯈꯣꯏꯒꯤ ꯈꯤꯇꯪ ꯌꯦꯜꯂꯣ ꯍꯥꯏꯔꯞ ꯆꯪꯕ ꯑꯗꯨꯒ ꯌꯥꯝꯅ ꯃꯆꯨꯁꯤ ꯌꯦꯡꯕꯗ ꯌꯥꯝꯅ ꯏꯪꯕ ꯀꯥꯂꯦꯟꯗ ꯁꯦꯠꯂꯒꯁꯨ ꯑꯗꯨꯝ ꯌꯥꯝ ꯏꯪꯕ ꯃꯆꯨ ꯑꯗꯨ ꯅꯤꯡꯊꯝꯊꯥꯗ ꯁꯦꯠꯂꯒꯁꯨ ꯑꯩꯈꯣꯏꯒꯤ ꯂꯥꯏꯠ ꯑꯣꯏꯕ ꯃꯆꯨꯅꯤ ꯀꯨꯔꯇꯤꯁꯤ ꯑꯗꯨꯛꯀꯤ ꯃꯇꯤꯛ ꯌꯥꯝꯅ ꯅꯨꯡꯉꯥꯏ ꯁꯦꯠꯄꯗꯁꯨ ꯅꯨꯡꯉꯥꯏ ꯑꯗꯨꯒ ꯌꯥꯝ ꯀꯝꯐꯣꯔꯇꯦꯕꯜꯁꯨ ꯑꯣꯏ ꯑꯗꯨꯅ ꯁꯤꯒꯨꯝꯕ ꯀꯨꯔꯇꯤꯁꯤ ꯑꯩ ꯁꯤꯖꯤꯟꯅꯕꯗ ꯑꯗꯨꯛꯀꯤ ꯃꯇꯤꯛ ꯌꯥꯝꯅ ꯅꯨꯡꯉꯥꯏ